ꯑꯩꯍꯥꯛꯅ ꯄꯥꯝꯕ ꯄꯥꯝꯕꯤꯁꯤꯡ ꯍꯥꯏꯔꯒꯗꯤ ꯀꯕꯤꯜꯂꯥ ꯍꯩꯀ꯭ꯔꯦꯡꯅꯆꯤꯡꯕꯅꯤ ꯃꯈꯥ ꯇꯥꯅ ꯑꯩꯅ ꯄꯥꯝꯖꯕ ꯂꯩꯁꯤꯡ ꯍꯥꯏꯔꯒꯗꯤ ꯔꯣꯁ ꯖꯁꯃꯤꯟ ꯇꯨꯂꯤꯞ ꯃꯦꯔꯤꯒꯣꯜ ꯄꯦꯟꯁꯤ ꯁꯟꯐ꯭ꯂꯥꯋꯔꯆꯤꯡꯕꯅꯤ ꯃꯈꯥ ꯇꯥꯅ ꯑꯩꯍꯥꯛꯅ ꯄꯥꯝꯕ ꯎꯍꯩ ꯋꯥꯍꯩꯁꯤꯡ ꯍꯥꯏꯔꯒꯗꯤ ꯍꯩꯅꯧ ꯄꯥꯝꯕꯤ ꯀꯣꯝꯂꯥ ꯄꯥꯝꯕꯤ ꯅꯣꯕꯥꯞ ꯄꯥꯝꯕꯤ ꯀꯐꯣꯏ ꯄꯥꯝꯕꯤ ꯁꯦꯝ ꯄꯥꯝꯕꯤꯅꯆꯤꯡꯕꯅꯤ ꯑꯩꯅ ꯃꯊꯛꯇ ꯄꯟꯈ꯭ꯔꯤꯕ ꯎ ꯄꯥꯝꯕꯤ ꯅꯠꯇ꯭ꯔꯒ ꯂꯩꯅ ꯆꯤꯡꯕ ꯈꯔ ꯑꯁꯤ ꯊꯥꯅꯤꯡꯂꯨꯕꯒꯤ ꯃꯔꯝꯗꯤ ꯏꯁꯥꯒꯤ ꯒꯥꯔꯗꯦꯟ ꯇꯧꯕ ꯇꯧꯕꯅ ꯍꯛꯆꯥꯡ ꯁꯥꯖꯦꯜꯁꯨ ꯑꯣꯏꯕ ꯑꯣꯔꯒꯥꯅꯤꯛꯀꯤ ꯑꯣꯏꯕ ꯄꯣꯠꯊꯣꯛꯁꯤꯡꯁꯨ ꯆꯥꯕ ꯐꯪꯕ ꯏꯁꯥꯒꯤ ꯒꯥꯔꯗꯦꯟ ꯂꯩꯕꯅ ꯈꯨꯗꯛꯇ ꯐ꯭ꯔꯦꯁ ꯑꯣꯏꯕ ꯆꯥꯕ ꯐꯪꯉꯤ ꯀꯦꯃꯤꯀꯦꯜ ꯌꯥꯎꯕ ꯄꯣꯠ ꯕꯖꯥꯔꯗꯒꯤ ꯂꯩꯔꯨꯕꯒꯤ ꯃꯍꯨꯠꯇꯤ ꯏꯁꯥꯒꯤ ꯒꯥꯔꯗꯦꯟ ꯁꯦꯝꯗꯨꯅ ꯃꯈꯜ ꯀꯌꯥꯒꯤ ꯎꯍꯩ ꯋꯥꯍꯩ ꯊꯥꯗꯨꯅ ꯑꯐꯕ ꯄꯣꯠꯊꯣꯛ ꯆꯥꯕꯅ ꯏꯁꯥꯗ ꯀꯥꯟꯅꯕ ꯀꯌꯥ ꯐꯪꯉꯤ ꯀꯦꯃꯤꯀꯦꯜ ꯌꯥꯎꯕ ꯆꯤꯟꯖꯥꯛ ꯆꯥꯔꯨꯕꯅ ꯍꯦꯜꯠ ꯍꯖꯥꯔꯠ ꯑꯣꯏꯕ ꯄꯨꯟꯁꯤ ꯇꯦꯜꯍꯟꯕ ꯃꯈꯜ ꯀꯌꯥꯒꯤ ꯂꯥꯏꯅꯥ ꯇꯤꯟꯅ ꯊꯣꯛꯄ ꯍꯧꯖꯤꯛꯀꯤ ꯃꯇꯝꯗ ꯀꯦꯃꯤꯀꯦꯜ ꯌꯥꯎꯕ ꯄꯣꯠ ꯆꯥꯕꯅ ꯏꯁꯥꯗ ꯃꯈꯜ ꯀꯌꯥꯒꯤ ꯁꯥꯊꯤꯔꯕ ꯂꯥꯏꯅꯥ ꯀꯌꯥ ꯊꯣꯛꯍꯟꯕ ꯉꯝꯃꯤ ꯑꯐꯕ ꯆꯤꯟꯖꯥꯛ ꯆꯥꯕꯅ ꯄꯨꯟꯁꯤ ꯅꯨꯡꯁꯥꯡꯅ ꯍꯤꯡꯍꯜꯂꯤ ꯄꯨꯟꯁꯤ ꯁꯥꯡꯗꯣꯛꯍꯜꯂꯤ ꯄꯨꯟꯁꯤꯕꯨ ꯃꯉꯥꯜ ꯊꯣꯛꯅ ꯍꯤꯡꯕ ꯉꯝꯍꯜꯂꯤ ꯏꯁꯥꯒꯤ ꯒꯥꯔꯗꯦꯟꯗ ꯃꯈꯜ ꯀꯌꯥꯒꯤ ꯑꯦꯟꯁꯥꯡ ꯅꯥꯄꯤ ꯊꯥꯗꯨꯅ ꯅꯣꯡꯃꯗ ꯆꯪꯗ꯭ꯔꯕ ꯌꯥꯗ꯭ꯔꯕ ꯄꯣꯠꯊꯣꯛ ꯀꯌꯥ ꯏꯁꯥꯒꯤ ꯏꯪꯈꯣꯜꯗ ꯊꯥꯗꯨꯅ ꯃꯈꯜ ꯀꯌꯥꯒꯤ ꯑꯐꯕ ꯄꯣꯠ ꯆꯥꯕ ꯐꯪꯉꯤ ꯅꯨꯡꯇꯤ ꯈꯨꯗꯤꯡꯒꯤ ꯐꯠꯇꯕ ꯄꯣꯠ ꯀꯦꯃꯤꯀꯦꯜ ꯌꯥꯎꯕ ꯄꯣꯠ ꯆꯥꯕꯅ ꯏꯁꯥꯗ ꯃꯥꯡꯖꯕ ꯀꯌꯥ ꯊꯣꯛꯍꯜꯂꯤ ꯑꯗꯨꯒꯤ ꯃꯍꯨꯠ ꯑꯐꯕ ꯒꯥꯔꯗꯦꯟꯗ ꯑꯐꯕ ꯑꯦꯟꯁꯥꯡꯂꯥꯡ ꯊꯥꯗꯨꯅ ꯑꯩꯈꯣꯏ ꯏꯁꯥ ꯀꯟꯕꯅ ꯍꯦꯟꯅ ꯐꯩ